ꯌꯣꯠ ꯀꯥꯇꯤ ꯇꯨꯂꯨ ꯁꯟꯊꯤ ꯁꯤꯡꯅ ꯆꯤꯡꯕ ꯁꯟꯊꯤ ꯁꯌꯨꯡꯁꯤꯡꯅ ꯆꯤꯡꯕ ꯊꯝꯃꯤ ꯃꯁꯤ ꯊꯝꯕꯒꯤ ꯃꯔꯝꯗꯤ ꯒꯥꯔꯗꯦꯟ ꯑꯁꯦ ꯃꯇꯝ ꯄꯨꯝꯅꯃꯛꯇ ꯏꯐ ꯐꯖꯅꯕ ꯐꯖꯅꯕ ꯏꯁꯪ ꯁꯪꯅ ꯂꯩꯅꯅꯕꯒꯤꯅꯤ ꯍꯥꯏꯕꯗꯤ ꯀꯥꯇꯤꯅ ꯃꯅꯥ ꯃꯁꯤꯡ ꯍꯦꯟꯗꯣꯔꯛꯄꯗꯨ ꯃꯑꯣꯡ ꯇꯥꯅ ꯀꯛꯊꯠꯂ ꯊꯝꯃꯤ ꯇꯨꯂꯨꯅ ꯏꯁꯤꯡ ꯇꯣꯏꯅ ꯆꯥꯏꯕꯤꯗꯨꯅ ꯃꯐꯝ ꯑꯗꯨꯒꯤ ꯍꯧꯔꯤꯕ ꯄꯥꯝꯕꯤꯁꯤꯡ ꯂꯩꯕ ꯑꯣꯏꯔꯣ ꯃꯅꯥ ꯄꯥꯝꯕꯤ ꯑꯇꯣꯞꯄꯕꯨ ꯑꯣꯏꯔꯣ ꯇꯔꯨ ꯇꯅꯥꯟꯅ ꯇꯒꯠ ꯇꯒꯠ ꯇꯦꯛꯅ ꯂꯩꯅꯅꯕꯅꯤ